ꯊꯧꯕꯥꯜ ꯖꯤꯂꯥꯗ ꯆꯠꯊꯣꯛ ꯆꯠꯁꯤꯟꯗ ꯁꯤꯖꯤꯟꯕꯔꯤꯕꯁꯦ ꯑꯅꯝꯕꯅ ꯀꯪꯐꯥꯜꯒꯤ ꯂꯝ ꯑꯣꯏꯕꯅꯤꯅ ꯕꯁꯀꯨꯝꯕ ꯑꯗꯒꯤ ꯑꯅꯛꯄꯗ ꯍꯥꯏꯔꯒ ꯑꯣꯇꯣꯒꯨꯝꯕ ꯑꯗꯨꯝ ꯀꯦꯞꯀꯨꯝꯕ ꯁꯤꯖꯤꯟꯅꯩ ꯑꯗꯨꯒ ꯄꯥꯠꯀꯨꯝꯕ ꯁꯃꯨꯗ꯭ꯔꯒꯨꯝꯕ ꯇꯨꯔꯦꯟ ꯑꯆꯧꯕꯒꯨꯝꯕ ꯂꯩꯇꯕꯅꯤꯅ ꯖꯍꯥꯖꯀꯨꯝꯕ ꯕꯣꯠꯀꯨꯝꯕꯩ ꯈꯨꯗꯣꯡꯆꯥꯕꯗꯤ ꯂꯩꯇ꯭ꯔꯦ